ꯁꯣꯏꯗꯅ ꯇꯣꯉꯥꯟ ꯇꯣꯉꯥꯟꯕ ꯔꯥꯏꯖ꯭ꯌꯁꯤꯡꯗꯒꯤ ꯁꯥꯟꯅ ꯈꯣꯠꯅꯕꯒꯤ ꯇꯤꯝ ꯈꯔ ꯑꯗꯨꯗꯤ ꯑꯍꯥꯟꯕꯗ ꯅ꯭ꯌꯨ ꯌꯣꯛ ꯌꯦꯟꯀꯤꯁ ꯑꯅꯤꯁꯨꯕꯗ ꯂꯣꯁ ꯑꯦꯟꯖꯦꯜꯂꯤꯁ ꯂꯦꯀꯔꯁ ꯑꯍꯨꯝ ꯁꯨꯕꯗ ꯅ꯭ꯌꯨ ꯏꯪꯂꯦꯟ ꯄꯦꯇ꯭ꯔꯣꯏꯠ ꯃꯔꯤ ꯁꯨꯕꯗ ꯆꯤꯀꯥꯒꯣ ꯀꯞꯁ ꯃꯉꯥ ꯁꯨꯕꯗ ꯒꯣꯜꯗꯟ ꯏꯁꯇꯦꯠ ꯋꯥꯔꯤꯌꯔ ꯇꯔꯨꯛ ꯁꯨꯕꯗ ꯗ ꯂꯥꯁ ꯀꯥꯎ ꯕꯣꯏ ꯇꯔꯦꯠ ꯁꯨꯕꯗ ꯕꯣꯁꯇꯣꯟ ꯔꯦꯠ ꯁꯣꯛꯁ ꯅꯤꯄꯥꯜ ꯁꯨꯕꯗ ꯒ꯭ꯔꯤꯟ ꯕꯦ ꯄꯦꯀꯔꯁ ꯃꯥꯄꯜ ꯁꯨꯕꯗ ꯁꯦꯟ ꯐ꯭ꯔꯥꯟꯁꯤꯁꯀꯣ ꯒꯥ꯭ꯌꯟ ꯇꯔꯥ ꯁꯨꯕꯗ ꯄꯤꯠꯖꯕꯔꯛ ꯏꯁꯇꯤꯂꯔ ꯍꯥꯏꯔꯤꯕ ꯇꯤꯝ ꯁꯤꯡ ꯑꯁꯤꯅ ꯕꯣꯂꯤꯕꯣꯜ ꯑꯃꯗꯤ ꯕꯥꯁꯀꯦꯠ ꯕꯣꯜ ꯑꯃꯗꯤ ꯐꯨꯠꯕꯣꯜꯗ ꯇꯣꯉꯥꯟ ꯇꯣꯉꯥꯟꯕ ꯅꯦꯁꯅꯦꯜ ꯑꯃꯁꯨꯡ ꯏꯟꯇꯔꯅꯦꯁꯅꯦꯜ ꯁꯤꯡꯗ ꯁꯔꯨꯛ ꯌꯥꯔꯤ